ꯑꯩꯈꯣꯏꯒꯤ ꯚꯥꯔꯠꯁꯦ ꯌꯥꯝ ꯆꯥꯎꯈꯠꯄ ꯀꯟꯇ꯭ꯔꯤ ꯑꯃꯅꯤ ꯑꯗꯨ ꯑꯩꯈꯣꯏꯒꯤ ꯏꯖꯨꯀꯦꯁꯟꯒꯤꯁꯦ ꯑꯩꯈꯣꯏꯅ ꯏꯁꯇꯨꯗꯦꯟꯈꯣꯏꯁꯦ ꯑꯣꯖꯥꯁꯤꯡꯁꯦ ꯏꯁꯇꯨꯗꯦꯟꯈꯣꯏꯅ ꯌꯥꯝꯕ ꯑꯣꯖꯥꯁꯤꯡꯅ ꯌꯥꯝꯗꯕ ꯑꯗꯨ ꯑꯩꯈꯣꯏ ꯏꯖꯨꯀꯦꯁꯟ ꯁꯤꯁꯇꯦꯝꯁꯦ ꯑꯩꯈꯣꯏꯒꯤ ꯏꯁꯇꯨꯗꯦꯟꯈꯣꯏꯒꯤꯁꯦ ꯐꯟꯁꯨ ꯂꯩꯇꯕ ꯑꯗꯨꯒ ꯑꯩꯈꯣꯏꯒꯤ ꯑꯩꯈꯣꯏꯒꯤ ꯏꯖꯨꯀꯦꯁꯟꯒꯤꯁꯦ ꯂꯥꯏꯔꯤꯛ ꯇꯝꯕ ꯀꯔꯤ ꯀꯔꯤ ꯑꯣꯏꯕꯁꯨ ꯌꯥꯝ ꯇꯥꯡꯉꯦ ꯑꯦꯛꯁꯄꯦꯟꯁꯤꯞ ꯑꯣꯏ